ꯑꯗꯨꯛꯀꯤ ꯃꯇꯤꯛ ꯆꯩꯊꯦꯡ ꯄꯤ ꯅꯣꯡꯃꯒꯤ ꯁꯨꯔꯒ ꯇꯥꯜꯂꯒ ꯆꯥꯖꯕ ꯃꯤꯗꯗꯤ ꯕꯟ ꯕ꯭ꯂꯣꯀꯦꯠ ꯇꯧꯁꯤꯟꯈ꯭ꯔꯒꯗꯤ ꯕꯖꯥꯔ ꯐꯝꯗ꯭ꯔꯕꯅꯤꯅ ꯄꯣꯠ ꯆꯩ ꯌꯣꯟꯗ꯭ꯔꯕꯅꯤꯅ ꯏꯃꯨꯡ ꯃꯅꯨꯡꯒꯤ ꯃꯆꯥ ꯃꯁꯨ ꯊꯥꯛꯄ ꯏꯃꯨꯡ ꯃꯅꯨꯡꯒꯤ ꯑꯋꯥꯕꯗ ꯑꯗꯨꯛꯀꯤ ꯃꯇꯤꯛ ꯆꯩꯊꯣꯡ ꯐꯪꯏ ꯕꯟ ꯕ꯭ꯂꯣꯀꯦꯠ ꯇꯧꯁꯤꯟꯕꯁꯤꯅ ꯂꯂꯣꯟ ꯏꯇꯤꯛ ꯇꯧꯕ ꯃꯤꯗꯁꯨ ꯑꯗꯨꯛꯀꯤ ꯃꯇꯤꯛ ꯈꯨꯗꯣꯡ ꯆꯥꯗꯕ ꯃꯥꯏꯌꯣꯛꯅꯍꯜꯂꯤ ꯃꯅꯥ ꯃꯁꯤꯡ ꯂꯩꯁꯤꯜꯂꯨꯔꯅꯤ ꯄꯠꯄ ꯄꯨꯝꯕ ꯌꯥꯎꯔꯛꯀꯅꯤ ꯑꯉꯥꯡ ꯃꯍꯩ ꯇꯝꯕ ꯕꯟ ꯕ꯭ꯂꯣꯀꯦꯠ ꯇꯧꯔꯕꯅꯤꯅ ꯁ꯭ꯀꯨꯜ ꯀꯥꯔꯔꯣꯏ ꯀꯥꯅꯒꯨꯝꯕꯅ ꯕꯟ ꯕ꯭ꯂꯣꯀꯦꯠ ꯇꯧꯕ ꯑꯁꯤꯗ ꯈꯨꯗꯣꯡ ꯆꯥꯕ ꯂꯧꯔꯒ ꯄꯣꯠ ꯆꯩꯁꯨ ꯌꯣꯟꯅꯤꯡꯕ ꯃꯃꯟꯗ ꯌꯣꯜꯂꯤ ꯕꯟ ꯕ꯭ꯂꯣꯀꯦꯗ ꯍꯥꯏꯕ ꯑꯁꯤꯅ ꯈ꯭ꯋꯥꯏꯗꯒꯤ ꯋꯥꯍꯜꯂꯤꯕꯗꯤ ꯂꯥꯏꯔꯕ ꯄ꯭ꯔꯖꯥꯁꯤꯡꯗ ꯑꯗꯨꯛꯀꯤ ꯃꯇꯤꯛ ꯑꯋꯥꯕ ꯆꯩꯊꯦꯡ ꯐꯪꯍꯜꯂꯤ